ꯍꯂꯣ

ꯍꯣꯏ ꯑꯣꯖꯥ ꯏꯁ ꯌꯥꯝ ꯅꯨꯡꯉꯥꯏꯔꯦ ꯑꯣꯖꯥ

ꯍꯣ ꯍꯣꯏ ꯑꯣꯖꯥ ꯁꯨꯇꯤ ꯂꯩꯇꯕ ꯅꯨꯃꯤꯠ ꯑꯃꯗ ꯑꯩ ꯅꯣꯇꯤꯁꯇꯨ ꯆꯠꯆꯈ꯭ꯔꯒꯦ ꯑꯣꯖꯥ ꯑꯗꯨꯒ ꯄꯥꯎꯁꯨ ꯑꯇꯩ ꯑꯇꯩꯗ ꯁꯨꯝ ꯄꯤꯔꯒꯦ ꯑꯗꯨ ꯑꯩꯈꯣꯏ ꯄꯨꯂꯞ ꯍꯦꯛꯇ ꯄꯨꯟꯃꯤꯟꯅꯅꯕꯗꯨꯁꯨ ꯑꯗꯨꯝ ꯑꯩꯈꯣꯏ ꯁꯤꯟꯃꯤꯟꯅꯔꯁꯤ ꯍꯥꯏꯕ ꯋꯥꯐꯝꯁꯤ ꯑꯣꯖꯥꯒ ꯑꯗꯨꯝ ꯇꯥꯅꯩ ꯑꯣꯖꯥ ꯐꯔꯦ ꯐꯔꯦ ꯐꯔꯦ